ꯍꯂꯣ ꯑꯧ ꯃꯥꯅꯦ ꯍꯥꯏꯕꯤꯌꯨ ꯀꯌꯥꯃꯨꯛ ꯄꯤꯕ ꯆꯥꯡꯗ ꯄꯥꯝꯕꯤꯔꯤꯅꯣ ꯑꯣ ꯑꯍꯣꯡꯕꯗ ꯇꯔꯦꯠ ꯄꯤꯕ ꯂꯩꯔꯦ ꯑꯗꯒꯤꯗꯤ ꯇꯔꯥ ꯇ꯭ꯔꯥꯉꯥ ꯁ꯭ꯋꯥꯏ ꯉꯥꯛꯇ ꯑꯣꯏꯔꯦ ꯁꯥꯏꯀꯜꯁꯤ ꯀꯔꯝ ꯀꯌꯥꯝ ꯄꯤꯕꯗ ꯄꯥꯝꯕꯤꯔꯤꯅꯣ

ꯈ꯭ꯋꯥꯏꯗꯒꯤ ꯇꯥꯡꯕꯗ ꯀꯨꯟꯃꯉꯥꯗꯤ ꯑꯣꯏꯔꯅꯤ ꯑꯥ ꯒ꯭ꯌꯥꯔ ꯌꯥꯎꯕꯤꯗ ꯑꯣꯏꯗꯣꯏꯅꯤ ꯑꯌꯨꯛ ꯄꯨꯡ ꯅꯤꯄꯥꯟꯗꯒꯤꯅ ꯅꯨꯃꯤꯗꯥꯡ ꯄꯨꯡ ꯇꯔꯦꯠ ꯑꯗꯨꯋꯥꯏ ꯕꯥꯎ ꯍꯥꯡꯖꯩ ꯁꯟꯗꯦꯗꯤ ꯀꯩꯅꯣꯒꯤ ꯕꯖꯥꯔꯒꯤ ꯀꯔꯤ ꯍꯥꯏꯇꯥꯔꯦ ꯑꯃ ꯅꯣꯡ ꯄꯥꯟꯕ ꯀꯥꯏꯅ ꯇꯧꯕꯗꯣ ꯑꯗꯨꯗꯨꯅ ꯍꯥꯡꯖꯗ꯭ꯔꯦ ꯑꯥ ꯀꯩꯅꯣ ꯄꯧꯅꯥ ꯕꯖꯥꯔꯗ ꯑꯣꯏꯗꯣꯏꯅꯤ ꯑꯧ ꯂꯩꯅꯤ ꯗꯤꯁꯀꯥꯎꯟ ꯑꯥ ꯉꯁꯥꯏꯒꯤ ꯑꯄꯤꯛꯄ ꯇꯔꯦꯠ ꯄꯤꯕꯗꯣ ꯑꯗꯨꯗꯗꯤ ꯂꯩꯔꯔꯣꯏ ꯈꯤꯇꯪ ꯆꯥꯎꯈꯠꯂꯛꯄꯗ ꯑꯣꯏꯅ ꯂꯩꯔꯅꯤ ꯗꯤꯁꯀꯥꯎꯟꯁꯦ ꯗꯤꯁꯀꯥꯎꯟꯁꯦ ꯀꯩꯅꯣ ꯄꯩꯁꯥ ꯈꯔ ꯇꯥꯕꯒꯤ ꯋꯥꯔꯤꯅꯤ ꯑꯥ ꯇ꯭ꯔꯥꯉꯥ ꯄꯤꯕꯗꯣ ꯂꯤꯁꯤꯡ ꯑꯅꯤꯃꯨꯛ ꯇꯥꯔꯛꯑꯅꯤ ꯑꯗꯒꯤꯗꯤ ꯇꯔꯦꯠ ꯇꯔꯥ ꯄꯤꯕꯗꯨꯅ ꯑꯃ ꯇꯥꯔꯛꯑꯅꯤ ꯑꯗꯨꯃꯥꯏꯅ ꯂꯩꯅꯤ ꯑꯥ ꯑꯗꯒꯤꯗꯤ ꯌꯥꯔꯔꯣꯏ ꯑꯥ ꯀꯩꯅꯣꯁꯨ ꯑꯣ ꯗꯦꯜꯂꯤꯗꯒꯤꯅꯤ ꯑꯗꯨ ꯑꯀꯨꯞꯄ ꯃꯔꯣꯜ ꯑꯗꯨꯝ ꯂꯥꯛꯑꯒꯁꯨ ꯋꯥꯔꯤ ꯁꯥꯅꯕ ꯌꯥꯒꯅꯤ ꯍꯣꯏ ꯍꯣꯏ ꯁꯤꯗ ꯂꯥꯛꯑꯒ ꯑꯗꯨꯝ ꯐꯖꯅ ꯋꯥꯔꯤ ꯁꯥꯅꯔꯁꯤ ꯑꯣ ꯑꯩꯅ ꯃꯤ ꯃꯣꯏ ꯑꯍꯨꯝꯗꯤ ꯊꯝꯕꯅꯤ ꯑꯗꯣ ꯃꯣꯏ ꯑꯍꯨꯝꯗꯨꯅ ꯑꯗꯨꯝ ꯃꯦꯅꯦꯖ ꯇꯧꯕ ꯌꯥꯔꯤ ꯑꯥ ꯋꯔꯦꯟꯇꯤ ꯂꯩꯒꯅꯤ ꯆꯍꯤ ꯑꯃ ꯆꯍꯤ ꯑꯃ ꯋꯔꯦꯟꯇꯤ ꯂꯩꯒꯅꯤ ꯑꯗꯣ ꯑꯗꯨꯗ ꯌꯥꯔꯛꯇꯕ ꯈꯣꯠꯇꯕ ꯑꯩꯈꯣꯏꯅ ꯑꯗꯨꯝ ꯁꯦꯝꯖꯒꯅꯤ ꯑꯗꯒꯤꯗꯤ ꯀꯩꯅꯣ ꯇꯧꯗꯔꯒꯅ ꯑꯗꯨꯝ ꯑꯍꯟꯕ ꯑꯃ ꯑꯗꯨꯝ ꯄꯤꯖꯒꯅꯤ ꯑꯗꯨꯗꯤ ꯑꯣꯏꯔꯔꯣꯏ ꯒ꯭ꯌꯥꯔ ꯌꯥꯎꯕꯤꯗꯗꯤ ꯑꯥ ꯍꯣꯏ ꯍꯣꯏ ꯃꯑꯣꯡꯗꯤ ꯃꯥꯜꯍꯜꯂꯒ ꯒ꯭ꯌꯥꯔꯗꯤ ꯌꯥꯎꯗꯕꯤ ꯑꯣꯏꯗꯣꯏꯅꯤ ꯑꯣ ꯑꯅꯛꯄ ꯀꯩꯅꯣ ꯀꯔꯤ ꯍꯥꯏꯇꯥꯔꯦ ꯕꯖꯥꯔ ꯃꯅꯨꯡꯒꯤ ꯁ꯭ꯋꯥꯏꯗꯕꯨꯗꯤ ꯍꯣꯝ ꯗꯤꯂꯤꯕꯔꯤ ꯂꯩꯒꯅꯤ ꯑꯗꯨꯒ ꯁꯤꯗꯒꯤ ꯈꯔ ꯂꯥꯞꯊꯣꯛꯄ ꯃꯣꯏꯔꯥꯡꯒꯨꯝꯕ ꯑꯗꯒꯤꯗꯤ ꯀꯛꯆꯤꯡ ꯁꯤꯒꯨꯝꯕꯗꯗꯤ ꯗꯤꯂꯤꯕꯔꯤ ꯇꯧꯖꯗ꯭ꯔꯦ ꯑꯗꯨꯝ ꯅꯨꯃꯤꯠꯇꯨꯗ ꯑꯗꯨꯝ ꯌꯧꯕ ꯌꯥꯒꯅꯤ ꯑꯣ ꯑꯗꯣ ꯑꯩꯈꯣꯏꯗ ꯄꯣꯠꯇꯣ ꯂꯩꯇ꯭ꯔꯦ ꯍꯥꯏ ꯇꯥꯔꯒꯗꯤ ꯑꯩꯈꯣꯏꯅ ꯃꯇꯝꯗ ꯍꯥꯏꯖꯔꯛꯀꯅꯤ ꯅꯨꯃꯤꯠ ꯃꯉꯥꯅꯤ ꯍꯥꯏꯔꯛꯀꯅꯦꯕꯀꯣ ꯑꯗ ꯅꯨꯃꯤꯠ ꯃꯉꯥꯅꯤ ꯁꯨꯕ ꯅꯨꯃꯤꯠꯇꯨꯗ ꯑꯗꯨꯝ ꯁꯣꯏꯗꯅ ꯑꯗꯣꯝꯒꯤ ꯈꯨꯠꯇ ꯄꯣꯠꯁꯦ ꯌꯧꯍꯟꯕ ꯉꯝꯒꯅꯤ ꯑꯧ ꯑꯣ ꯌꯥꯅꯤ ꯑꯗꯣꯝꯒꯤ ꯋꯥꯆꯞ ꯅꯝꯕꯔꯒꯨꯝꯕꯗꯣ ꯄꯤꯕꯤꯔꯛꯑꯣ ꯑꯗꯨꯒ ꯑꯩꯈꯣꯏ ꯑꯗꯨꯝ ꯊꯥꯖꯔꯛꯀꯦ ꯍꯣꯏ ꯍꯣꯏ ꯑꯄꯥꯝꯕꯗꯣ ꯑꯩꯅ ꯃꯈꯟ ꯃꯉꯥ ꯇꯔꯨꯛ ꯊꯥꯖꯔꯛꯑꯒꯦ ꯑꯗꯨꯒ ꯑꯗꯒꯤ ꯑꯄꯥꯝꯕ ꯈꯜꯂꯒ ꯑꯗꯣꯝꯅ ꯁꯤ ꯄꯣꯠꯁꯦ ꯄꯥꯝꯃꯦ ꯍꯥꯏꯕꯗꯣ ꯍꯥꯏꯕꯤꯔꯛꯑꯣ ꯑꯗꯨꯒ ꯑꯩ ꯑꯗꯨꯝ ꯀꯩꯅꯣ ꯇꯧꯖꯔꯛꯀꯦ ꯃꯆꯨꯒꯤ ꯑꯣꯏꯅꯗꯤ ꯔꯦꯠ ꯕ꯭ꯂꯦꯛ ꯑꯗꯒꯤ ꯕ꯭ꯔꯥꯎꯟ ꯑꯗꯨꯝꯕ ꯈꯔ ꯑꯗꯨꯝ ꯂꯩꯒꯅꯤ ꯑꯧ ꯍꯣꯏ ꯍꯣꯏ ꯑꯥ ꯆꯞ ꯃꯥꯅꯅꯤ ꯑꯥ ꯗꯤꯂꯤꯕꯔꯤ ꯆꯥꯔꯖꯁꯦ ꯂꯧꯖꯔꯔꯣꯏ ꯑꯩꯈꯣꯏ ꯀꯩꯅꯣ ꯍꯥꯏꯇꯥꯔꯦ ꯑꯩꯈꯣꯏꯒꯤꯁꯤ ꯈꯔ ꯆꯠꯅꯕ ꯗꯨꯀꯥꯟꯁꯦ ꯄꯣꯠ ꯈꯔ ꯆꯠꯅꯕꯒꯤꯗꯃꯛꯇ ꯗꯤꯂꯤꯕꯔꯤ ꯆꯥꯔꯖ ꯂꯧꯖꯔꯔꯣꯏ ꯍꯣꯏ ꯂꯥꯛꯄꯤꯔꯣ ꯂꯥꯛꯄꯤꯔꯣ ꯍꯣꯏ ꯍꯣꯏ